ꯍꯧꯖꯤꯛ ꯑꯣꯏꯔꯤꯕ ꯐꯤꯕꯝ ꯑꯁꯤꯗ ꯑꯦꯠꯚꯔꯇꯤꯁꯃꯦꯟ ꯑꯃꯁꯨꯡ ꯃꯤꯑꯣꯏ ꯀꯌꯥꯗ ꯍꯦꯟꯅ ꯌꯧꯍꯟꯕꯒꯤ ꯄꯥꯝꯕꯩ ꯍꯥꯏꯕ ꯇꯥꯔꯒꯗꯤ ꯂꯩꯔꯤꯕ ꯁꯣꯁꯤꯌꯦꯜ ꯄ꯭ꯂꯦꯠꯐꯣꯔꯝꯁꯤꯡ ꯁꯝꯂꯞꯅ ꯍꯥꯏꯔꯛꯄꯗ ꯌꯨꯇ꯭ꯌꯨꯕ ꯇ꯭ꯋꯤꯇꯔ ꯏꯟꯁꯇꯒ꯭ꯔꯥꯝ ꯐꯦꯁꯕꯨꯛꯅꯆꯤꯡꯕ ꯁꯤꯡ ꯑꯁꯤꯅꯤ ꯑꯩꯒꯤ ꯑꯣꯏꯕ ꯀ꯭ꯔꯤꯌꯦꯇꯤꯚ ꯑꯣꯏꯕ ꯑꯃꯁꯨꯡ ꯄꯨꯛꯅꯤꯡ ꯆꯤꯡꯁꯟꯅꯤꯡꯉꯥꯏ ꯑꯣꯏꯕ ꯑꯦꯠꯚꯔꯇꯤꯁꯃꯦꯟ ꯍꯥꯏꯔꯒꯗꯤ ꯕꯤꯜ ꯕꯣꯔꯗ ꯊꯦꯛꯀꯠꯂꯒ ꯑꯦꯠꯚꯔꯇꯥꯏꯁ ꯇꯧꯕ ꯂꯝꯕꯤꯗ ꯑꯆꯠꯄꯁꯤꯡꯅꯁꯨ ꯏꯔꯥꯏ ꯂꯥꯏꯅ ꯎꯖꯕ ꯐꯪꯕ ꯃꯁꯤꯅꯤ